ꯍꯜꯂꯣ ꯍꯣꯏ ꯃꯥꯅꯤ ꯍꯣꯏ ꯍꯌꯦꯡ ꯌꯦꯡꯕ ꯂꯥꯛꯀꯦ ꯑꯩꯈꯣꯏꯁꯦ ꯑꯁꯤꯗꯁꯨ ꯊꯕꯛ ꯈꯔ ꯂꯩꯌꯦꯕ ꯑꯗꯨ ꯅꯨꯟ ꯇꯥꯏꯝꯗ ꯂꯥꯛꯀꯅꯤ ꯍꯣꯏ ꯑꯩꯈꯣꯏ ꯃꯤ ꯑꯩꯒꯤ ꯐꯦꯃꯂꯤꯒ ꯑꯩꯒꯤ ꯑꯦꯁꯤꯁꯇꯦꯟ ꯈꯣꯏ ꯂꯥꯛꯀꯅꯤ ꯑꯔꯥꯎꯟ ꯐꯣꯔ ꯇꯨ ꯐꯥꯏꯕ ꯄꯤꯄꯜꯁ ꯌꯥꯏꯗ ꯑꯁꯤꯗꯒꯤ ꯑꯗꯨꯝ ꯂꯟꯁ ꯍꯥꯏꯔꯒ ꯆꯥꯈ꯭ꯔꯒꯦ ꯅꯣꯏ ꯊꯕꯛ ꯍꯌꯦꯡ ꯆꯤꯟꯕ꯭ꯔꯥ ꯑꯩꯈꯣꯏ ꯃꯤ ꯐꯥꯏꯕ ꯁꯤꯛꯁ ꯂꯥꯛꯀꯅꯤ ꯇꯔꯨꯛ ꯃꯉꯥꯒꯨꯝꯕ ꯅꯣꯏ ꯍꯌꯦꯡ ꯊꯕꯛ ꯆꯤꯟꯒꯦꯔꯥ ꯍꯣꯏ ꯑꯗꯨꯗꯤ ꯅꯣꯏ ꯋꯥꯔꯁꯨ ꯑꯩꯈꯣꯏꯁꯨ ꯃꯇꯝ ꯁꯪꯗꯕꯅꯤꯅ ꯍꯌꯦꯡ ꯑꯗꯨꯝ ꯂꯥꯛꯈ꯭ꯔꯒꯦ ꯑꯗꯨꯒ ꯌꯦꯡꯊꯣꯛꯈ꯭ꯔꯁꯦ ꯍꯌꯦꯡ ꯑꯗꯨ ꯅꯣꯏꯁꯦ ꯄ꯭ꯔꯥꯏꯖꯇꯤ ꯃꯦꯛꯁꯤꯃꯝ ꯀꯌꯥꯅ ꯄꯤꯒꯦꯔꯥ ꯑꯣ ꯍꯣꯏ ꯍꯣꯏ ꯑꯗꯨꯅ ꯐꯔꯦ ꯑꯗꯨꯗꯤ ꯍꯌꯦꯡꯅꯦ ꯌꯦꯡꯊꯣꯛꯃꯤꯟꯅꯁꯤꯀꯣ